ꯑꯩꯈꯣꯏ ꯁꯤꯗ ꯋꯥꯅ ꯁꯥꯕ ꯄꯣꯠ ꯈꯔꯒꯤ ꯃꯔꯝꯗ ꯈꯤꯇꯪ ꯍꯥꯏꯖꯒꯦ ꯋꯥꯁꯤ ꯌꯥꯜꯂꯒ ꯈꯥꯏꯗꯣꯛꯑꯒ ꯑꯩꯈꯣꯏꯒꯤ ꯀꯔꯤ ꯐꯧꯔꯥꯑꯅ ꯐꯧ ꯐꯧꯅꯕ ꯂꯩ ꯑꯗꯨ ꯋꯥꯅ ꯁꯥꯏ ꯑꯗꯩ ꯐꯧꯔꯥꯗꯒꯤ ꯐꯧꯔꯥꯒꯤ ꯃꯑꯣꯡꯗ ꯈꯔ ꯄꯤꯛꯊꯕ ꯌꯥꯡꯀꯣꯛ ꯑꯅ ꯑꯃ ꯂꯩ ꯌꯥꯡꯀꯣꯛꯇꯨꯅ ꯑꯩꯈꯣꯏꯒꯤ ꯆꯦꯡ ꯈꯩꯕꯗ ꯁꯤꯖꯟꯅꯩ ꯑꯗꯒꯤꯗꯤ ꯄꯣꯂꯥꯡ ꯑꯅ ꯑꯩꯈꯣꯏ ꯂꯩꯕꯥꯛ ꯍꯣꯟꯅꯕ ꯄꯣꯂꯥꯡ ꯁꯥꯏ ꯏꯟꯖꯥꯡ ꯆꯥꯝꯅꯕ ꯄꯣꯂꯥꯡ ꯍꯥꯏ ꯃꯥꯁꯨ ꯃꯥꯅ ꯄꯤꯛꯏ ꯃꯥꯅ ꯄꯩꯌꯥꯁꯤ ꯄꯥꯅ ꯁꯤꯔꯒ ꯄꯣꯂꯥꯡ ꯑꯅ ꯑꯩꯈꯣꯏꯒꯤ ꯏꯟꯖꯥꯡ ꯆꯥꯝꯅꯕ ꯄꯣꯂꯥꯡ ꯑꯅ ꯑꯃꯁꯨ ꯁꯥꯏ ꯑꯗꯨꯒ ꯄꯖꯦꯡꯑꯅ ꯍꯥꯏ ꯑꯩꯈꯣꯏꯒꯤ ꯋꯥꯅ ꯀꯨꯞꯅ ꯀꯨꯞꯅ ꯏꯠꯂꯒ ꯂꯨ ꯑꯅ ꯑꯃ ꯂꯩ ꯑꯩꯈꯣꯏꯒꯤ ꯕꯣꯔꯤꯁꯥꯒꯤ ꯃꯇꯝꯗ ꯂꯧꯕꯨꯛꯇ ꯄꯨꯊꯗꯅ ꯂꯨꯁꯤ ꯊꯨꯝꯃꯤ ꯂꯨ ꯊꯨꯝꯕ ꯍꯥꯏꯅ ꯈꯪꯅꯩ ꯑꯩꯈꯣꯏꯒꯤ ꯂꯧꯔꯤꯗ ꯍꯨꯠꯂꯒ ꯂꯧꯔꯤ ꯊꯨꯝꯕ ꯂꯨ ꯊꯨꯝꯕ ꯍꯥꯏꯅꯩ

ꯏꯃꯨꯡꯒꯤ ꯆꯥꯔꯥ ꯑꯗꯨꯝ ꯄꯨꯅꯩ ꯕꯣꯔꯤꯁꯥꯒꯤ ꯃꯇꯝꯗ ꯑꯩꯈꯣꯏꯁꯤ ꯂꯨ ꯊꯨꯝꯏ ꯑꯗꯨꯒ ꯀꯧꯅꯥꯗꯤ ꯑꯩꯈꯣꯏ ꯁ꯭ꯋꯥꯏꯗ ꯏꯍꯧ ꯍꯧꯗꯦ ꯀꯧꯅꯥꯅ ꯁꯥꯕ ꯄꯣꯠꯁꯨ ꯑꯩꯈꯣꯏ ꯁ꯭ꯋꯥꯏ ꯁꯥꯅꯩ ꯀꯧꯅꯥꯗꯨ ꯃꯤꯉꯣꯟꯗꯒꯤ ꯂꯧꯔꯨꯕ ꯑꯣꯏꯔ ꯃꯥꯟꯂꯦ ꯑꯩꯈꯣꯏ ꯁ꯭ꯋꯥꯏꯗꯗꯤ ꯏꯍꯧ ꯍꯧꯗꯦ ꯀꯧꯅꯥꯅ ꯁꯥꯔꯤ ꯄꯣꯠꯁꯤ ꯌꯥꯝꯈ꯭ꯔꯦ ꯑꯩꯈꯣꯏ ꯌꯥꯟꯅꯕ ꯕꯦꯒ ꯑꯅ ꯍꯥꯏ ꯅꯨꯄꯤꯒꯤ ꯍꯥꯏꯅ ꯄꯥꯟꯕ ꯕꯦꯒ ꯁꯥꯔꯦ ꯑꯗꯨꯒ ꯑꯩꯈꯣꯏꯒꯤ ꯃꯤꯑꯣꯏꯕꯅ ꯐꯝꯅꯕ ꯐꯛꯁꯤ ꯃꯈꯟ ꯃꯈꯟ ꯌꯥꯝ ꯁꯥꯈ꯭ꯔꯦ ꯐꯛꯁꯤ ꯐꯛ ꯑꯊꯥꯕ ꯑꯄꯥꯕ ꯑꯗꯒꯤ ꯐꯛꯁꯥꯡ ꯀꯥꯏꯅ ꯑꯩꯈꯣꯏꯒꯤ ꯊꯕꯛ ꯏꯟꯈꯥꯡ ꯊꯣꯛꯂꯛꯄ ꯀꯥꯟꯗ ꯃꯌꯥꯝ ꯐꯝꯅꯕ ꯐꯛꯁꯥꯡ ꯀꯥꯏꯅ ꯊꯥꯏ ꯁꯤꯅ ꯀꯧꯅꯥꯒꯤ ꯄꯣꯠꯅꯤ